ꯑꯩꯅ ꯅꯍꯥꯟ ꯗꯦꯠ ꯐꯤꯐꯇꯤꯟ ꯖꯅꯋꯥꯔꯤꯗ ꯇ꯭ꯔꯤꯝꯃꯔ ꯍꯥꯏꯗꯤ ꯀꯣꯏ ꯐꯥꯟꯅꯤꯡꯉꯥꯏꯒꯤ ꯇ꯭ꯔꯤꯝꯃꯔ ꯑꯃ ꯂꯩ ꯂꯩꯕ ꯇ꯭ꯔꯤꯝꯃꯔꯗꯣ ꯌꯥꯝꯅ ꯐꯩ ꯃꯆꯨꯁꯨ ꯍ꯭ꯋꯥꯏꯠ ꯑꯣꯏ ꯑꯗꯨꯒ ꯌꯥꯝꯅꯁꯨ ꯐꯖꯩ ꯃꯣꯏ ꯕꯦꯇ꯭ꯔꯤꯁꯨ ꯌꯥꯝꯅ ꯈꯥꯡꯉꯤ ꯑꯗꯨꯒ ꯌꯥꯝꯅꯁꯨ ꯁ꯭ꯋꯥꯗ ꯑꯣꯏ ꯌꯥꯝꯅꯁꯨ ꯊꯧꯋꯤ ꯌꯥꯝꯅ ꯂꯩꯅꯤꯡꯂꯒꯗꯤ ꯑꯦꯃꯥꯖꯣꯟꯗ ꯐꯪꯕꯅꯦ ꯚꯤ ꯖꯤ ꯑꯥꯔ ꯃꯃꯤꯡꯅ ꯚꯤ ꯖꯤ ꯑꯥꯔ ꯀꯧꯕꯅꯤ